ꯃꯥꯗꯕꯤ ꯍꯌꯦꯡ ꯊꯕꯛ ꯁꯨꯕꯒꯤꯁꯤꯕꯨ ꯀꯔꯤ ꯀꯔꯤ ꯂꯥꯡꯒꯗꯕꯁꯤꯡꯗꯣ ꯈꯟꯅꯁꯦꯕ ꯑꯥ ꯁꯪꯒꯝ ꯑꯃꯗ ꯃꯤꯗꯣ ꯀꯌꯥ ꯆꯪꯒꯗꯣꯏꯅꯣ ꯑꯗꯨ ꯆꯥꯎꯔꯥꯛꯄ ꯑꯃ ꯄꯥꯔꯒ ꯇꯔꯥ ꯅꯤꯊꯣꯏꯃꯨꯛ ꯁꯨꯒꯅꯦꯕ ꯑꯗꯨꯗꯤ ꯍꯣꯏ ꯌꯣꯠ ꯊꯥꯡꯁꯨ ꯈꯔ ꯌꯥꯝꯗ ꯌꯥꯔꯣꯏꯅꯦꯀꯣ ꯃꯁꯤꯡ ꯀꯌꯥꯃꯨꯛ ꯂꯥꯡꯂꯁꯤꯒꯦ ꯅꯣꯏꯅ ꯈꯔꯗꯤ ꯑꯥ ꯑꯩꯉꯣꯟꯗ ꯈꯔꯗꯤ ꯂꯩꯔꯦꯕꯀꯣ ꯑꯗꯨ ꯅꯈꯣꯏꯅ ꯈꯔ ꯄꯨꯔꯛꯄ ꯌꯥꯒꯗ꯭ꯔꯣ ꯎꯝ ꯑꯧ ꯍꯣꯏ ꯍꯣꯏ

ꯑꯧ ꯑꯣ ꯍꯣꯏ ꯑꯗꯨꯗꯒꯤ ꯑꯥ ꯄꯨꯡ ꯀꯌꯥꯗꯒꯤ ꯅꯣꯏꯅ ꯍꯧꯒꯗꯣꯔꯤꯕꯅꯣ ꯁꯨꯕꯁꯦ

ꯑꯅꯤꯔꯛꯀꯨꯝꯕ ꯄꯤꯒꯗ꯭ꯔꯥ ꯑꯍꯨꯝꯂꯛ ꯄꯤꯒꯗ꯭ꯔꯥ ꯕ꯭ꯔꯦꯛꯇꯣ ꯁꯨꯕꯒꯤ ꯎꯝ

ꯑꯥ ꯑꯣ ꯍꯋꯥꯏ ꯆꯦꯡꯋꯥꯏꯒꯨꯝꯕꯀꯣ ꯇꯧꯔꯒ

ꯑꯗꯒꯤ ꯅꯨꯄꯥ ꯑꯃ ꯅꯨꯄꯥ ꯈꯔ ꯌꯥꯎꯗ ꯌꯥꯔꯣꯏꯅꯦ ꯃꯉꯥ ꯇꯔꯨꯛ ꯀꯨꯝꯕ

ꯑꯥ ꯍꯣꯏ ꯑꯗꯨꯗꯤ ꯌꯣꯄꯥꯛ ꯃꯔꯤꯒꯨꯝꯕ ꯁꯤꯖꯤꯟꯅꯔꯅꯦꯕꯀꯣ ꯑꯥ ꯑꯗꯒꯤ ꯊꯥꯡꯖꯧ ꯑꯥ ꯇꯔꯨꯛ ꯀꯨꯝꯕ ꯇꯔꯦꯠ ꯀꯨꯝꯕ ꯂꯥꯡꯇꯔꯦꯅꯦꯀꯣ ꯎꯝ ꯍꯣꯏ ꯍꯣꯏ ꯐꯔꯦ ꯐꯔꯦ ꯑꯗꯨꯗꯤ ꯊꯥꯒꯗꯣꯔꯤꯕ ꯄꯣꯠꯁꯦ ꯊꯥꯒꯗꯣꯔꯤꯕ ꯄꯣꯠꯁꯦ ꯑꯩꯈꯣꯏꯒꯤ ꯇꯤꯜꯍꯧ ꯈꯔ ꯊꯥꯔꯅꯤ ꯑꯗꯒꯤ ꯐꯗꯤꯒꯣꯝꯒꯨꯝꯕ ꯈꯔ ꯍꯨꯜꯂꯅꯤꯀꯣ ꯑꯗꯒꯤ ꯆꯨꯕꯥꯗꯨꯗ ꯍꯋꯥꯏꯒꯨꯝꯕ ꯀꯩꯒꯨꯝꯕꯁꯨ ꯈꯔ ꯑꯗꯨꯝ ꯂꯤꯡꯖꯟꯁꯦꯕꯀꯣ ꯑꯣ ꯍꯣꯏ ꯍꯣꯏ ꯑꯗꯒꯤ ꯀꯩꯅꯣ ꯑꯩꯈꯣꯏꯒꯤ ꯍꯥꯞꯀꯗꯧꯕ ꯍꯥꯔ ꯅꯨꯡ ꯑꯗꯒꯤ ꯂꯩꯗꯅ ꯑꯗꯨꯒꯨꯝꯕꯁꯦ ꯈꯔ ꯑꯗꯨꯝ ꯀꯌꯥꯝ ꯑꯥ ꯑꯣ ꯍꯣꯏ ꯍꯣꯏ ꯎꯝ ꯑꯗꯒꯤ ꯑꯥ ꯍꯥꯏꯒꯗꯕ

ꯂꯣꯏꯔꯦ ꯑꯗꯨ ꯅꯨꯄꯥꯗꯅ ꯀꯌꯥ ꯁꯥꯒꯗꯣꯔꯤꯕꯅꯣ ꯑꯣ ꯅꯨꯄꯤꯁꯤꯡꯗꯅ ꯀꯌꯥ ꯀꯌꯥ ꯆꯍꯨꯝ ꯎꯝ ꯍꯣꯏ ꯑꯌꯨꯛ ꯅꯨꯡꯊꯤꯜ ꯄꯥꯔꯒꯗꯤ ꯀꯌꯥ ꯁꯥꯏ ꯑꯣ ꯆꯥꯇ꯭ꯔꯨꯛ ꯑꯗꯨꯃꯥꯏꯅ ꯍꯣꯏ ꯍꯣꯏ ꯃꯌꯥꯝꯒꯤ ꯆꯠꯅꯕꯤꯅꯤꯅꯀꯣ ꯎꯝ ꯐꯔꯦ ꯐꯔꯦ ꯑꯗꯨꯗꯤ ꯑꯗꯨꯒ ꯑꯃ ꯍꯣꯏ ꯍꯣꯏ ꯑꯥ ꯑꯩꯁꯨ ꯉꯟꯅ ꯑꯗꯨꯝ ꯂꯥꯛꯂꯒꯦ ꯅꯈꯣꯏꯁꯨ ꯉꯟꯅ ꯑꯗꯨꯝ ꯂꯥꯛꯄꯤꯔꯣ ꯑꯗꯨꯒ ꯀꯩꯅꯣ ꯇꯧꯃꯤꯟꯅꯔꯁꯤ ꯑꯧ ꯏꯁꯤꯡ ꯊꯛꯅꯕ ꯍꯣꯏ ꯍꯣꯏ ꯌꯥꯎꯔꯛꯀꯅꯤ ꯌꯥꯎꯔꯛꯀꯅꯤ ꯎꯝ ꯑꯗꯒꯤ ꯑꯌꯨꯛꯇꯗꯤ ꯆꯥꯒꯗ꯭ꯔꯣ

ꯅꯨꯡꯊꯤꯜꯗꯗꯤ ꯆꯥꯅꯦꯕ ꯎꯝ ꯁꯪꯒꯝ ꯑꯃꯅꯦ ꯑꯧ ꯁꯪꯒꯝ ꯑꯃꯗꯣ ꯍꯣꯏ ꯑꯥ ꯑꯣ ꯅꯣꯡꯃꯗ ꯂꯣꯏꯕ ꯉꯝꯗ꯭ꯔꯁꯨ ꯑꯅꯤ ꯅꯤꯅꯤꯒꯨꯝꯕ ꯆꯪꯂꯁꯨꯀꯣ ꯑꯗꯨꯝ ꯅꯈꯣꯏꯅ ꯑꯗꯨꯝ ꯁꯨꯕ ꯌꯥꯅꯤꯀꯣ ꯎꯝ ꯍꯣꯏ ꯁꯤꯒꯤ ꯃꯐꯝꯁꯦ ꯂꯣꯏꯔꯒꯅꯦ ꯑꯇꯣꯞꯄ ꯃꯐꯝ ꯑꯃꯗꯁꯨ ꯁꯨꯅꯤꯡꯉꯥꯏ ꯂꯩꯔꯤꯕ ꯑꯗꯨꯒꯤ ꯑꯗꯨꯒꯤꯁꯨ ꯑꯗꯨꯝ ꯁꯨꯃꯤꯟꯅꯁꯦ ꯑꯗꯨꯝ ꯍꯥꯏꯔꯛꯀꯦꯕꯀꯣ ꯍꯣꯏ ꯍꯣꯏ ꯑꯗꯨ ꯑꯇꯣꯞꯄꯗꯨꯗꯅ ꯑꯩꯈꯣꯏ ꯀꯣꯕꯤꯒꯨꯝꯕ ꯍꯪꯒꯥꯝꯒꯨꯝꯕ ꯊꯥꯒꯗꯧꯕꯅꯦ ꯑꯗꯨꯁꯨ ꯑꯧ ꯑꯗꯨ ꯃꯇꯝꯗꯨꯗꯁꯨ ꯅꯣꯏꯒꯤ ꯈꯨꯠꯂꯪꯁꯤꯅ ꯑꯗꯨꯝ ꯁꯧꯒꯗꯧꯕꯅꯦꯕ ꯃꯇꯝꯗꯣ ꯍꯣꯏ ꯁꯤ ꯂꯣꯏꯔꯕ ꯃꯇꯨꯡꯗ ꯑꯗꯨ ꯑꯃꯨꯛ ꯈꯟꯅꯔꯁꯦ ꯎꯝ

ꯑꯥ ꯑꯗꯨ ꯈꯔ ꯉꯟꯅ ꯂꯣꯏꯁꯤꯟꯅꯕ ꯈꯨꯠꯂꯪꯗꯣ ꯑꯃ ꯑꯅꯤꯗꯪꯒ ꯍꯥꯞꯆꯤꯟꯁꯤꯔꯣ ꯅꯣꯏꯗꯁꯨ ꯋꯥꯗꯅꯕ ꯐꯪꯒꯗ꯭ꯔꯣ ꯑꯣ ꯍꯣꯏ ꯃꯤ ꯑꯃ ꯑꯅꯤ ꯍꯥꯞꯆꯤꯟ ꯎꯝ ꯀꯅꯥ ꯀꯅꯥꯅꯣ ꯀꯅꯥ ꯀꯅꯥ ꯍꯥꯏꯒꯅꯤ ꯑꯗꯨꯗꯤ ꯅꯠꯇꯦ ꯅꯨꯄꯥ ꯑꯣꯏꯅ ꯑꯥ ꯅꯨꯄꯥ ꯑꯣꯏꯅꯕꯨ ꯐꯅꯤꯅꯦꯀꯣ ꯅꯨꯄꯥ ꯈꯔ ꯌꯥꯝꯕꯅ ꯐꯅꯤ ꯊꯕꯛ ꯁꯨꯕꯗꯤ ꯎꯝ ꯎꯝ ꯍꯣꯏ ꯍꯣꯏ ꯑꯗꯨ ꯍꯣꯏ ꯌꯥꯔꯤꯈꯩ ꯀꯩꯅꯣ ꯇꯧꯅꯕ ꯐꯖꯅ ꯆꯦꯛꯁꯤꯟꯅ ꯁꯨꯅꯅꯕ ꯅꯣꯏꯅꯁꯨ ꯑꯗꯨꯝ ꯍꯣꯠꯅꯕꯤꯔꯣꯕꯀꯣ ꯎꯝ ꯄꯣꯠꯇꯣ ꯍꯧꯅꯅꯕ ꯂꯩꯗꯅ ꯈꯔ ꯐꯖꯅ ꯆꯦꯛꯁꯤꯟꯅ ꯇꯧꯔ ꯀꯥꯟꯗꯨꯗ ꯊꯥꯕꯤꯑꯣ ꯍꯣꯠꯅꯕꯤꯑꯣ ꯑꯗꯨꯃꯥꯏꯅ ꯑꯧ ꯍꯣꯏ ꯍꯣꯏ ꯑꯗꯨꯗꯤ ꯆꯥꯅ ꯊꯛꯅꯕꯁꯨ ꯑꯩꯈꯣꯏꯅ ꯐꯖꯅ ꯑꯗꯨꯝ ꯂꯥꯡꯖꯔꯛꯀꯦꯕ ꯃꯌꯥꯝꯒꯤ ꯋꯥꯗꯅꯕꯒꯤꯗꯣ ꯑꯣ ꯍꯣꯏ ꯍꯣꯏ ꯌꯥꯎꯒꯦ ꯌꯥꯎꯒꯦ ꯍꯣꯏ ꯊꯝꯃꯣ ꯊꯝꯃꯣ ꯌꯥꯔꯦ ꯌꯥꯔꯦ